ꯁꯥꯟꯅꯕꯁꯤꯅ ꯑꯩꯈꯣꯏꯗ ꯀꯥꯅꯕꯁꯤ ꯀꯥꯅꯩ ꯃꯔꯝꯗꯤ ꯑꯉꯥꯡꯁꯤꯡꯅ ꯁꯥꯟꯅꯕ ꯃꯇꯝꯗ ꯃꯈꯣꯏꯗ ꯂꯥꯏꯔꯤꯛ ꯄꯥꯕꯒꯤ ꯉꯁꯥꯏꯒꯤ ꯐꯥꯗꯕꯒꯤ ꯑꯣꯏꯔꯁꯨ ꯉꯍꯥꯛ ꯁꯥꯟꯅꯕ ꯑꯁꯤꯅ ꯃꯈꯣꯏꯗ ꯅꯨꯡꯉꯥꯏꯕ ꯄꯤ ꯋꯥꯛ ꯏꯁꯇ꯭ꯔꯦꯁ ꯃꯌꯥꯝꯗꯨ ꯀꯥꯎꯕ ꯉꯝꯍꯜꯂꯤ ꯃꯃꯥꯟꯅꯕꯁꯤꯡ ꯃꯇꯥꯁꯤꯡꯒ ꯁꯥꯟꯅꯕ ꯃꯇꯝꯗ ꯑꯋꯥꯕ ꯃꯈꯜ ꯂꯣꯏꯅ ꯑꯋꯥꯕ ꯀꯥꯎꯍꯜꯂꯤ ꯃꯣꯏꯒꯤ ꯏꯁꯇꯗꯤ ꯂꯥꯏꯔꯤꯛ ꯄꯥꯕꯒꯤ ꯏꯁꯇ꯭ꯔꯦꯁꯀꯨꯝꯕ ꯂꯩꯕꯗꯨ ꯃꯃꯥꯟꯅꯕꯁꯤꯡ ꯄꯨꯟꯕ ꯀꯥꯟꯗ ꯁꯥꯟꯅꯕꯗ ꯑꯗꯨꯝ ꯀꯥꯎꯊꯣꯛꯍꯜꯂꯤ ꯑꯗꯨꯅ ꯁꯥꯟꯅꯕ ꯑꯁꯤꯅ ꯑꯉꯥꯡꯁꯤꯡ ꯑꯗꯨꯛꯀꯤ ꯃꯇꯤꯛ ꯀꯥꯅꯕ ꯄꯤ ꯃꯈꯣꯏꯗꯁꯨ ꯑꯅꯥ ꯑꯌꯦꯛ ꯀꯌꯥꯗꯒꯤꯁꯨ ꯉꯥꯛꯊꯣꯛꯍꯜꯂꯤ ꯃꯈꯣꯏꯒꯤ ꯇꯧꯒꯗꯕ ꯊꯕꯛꯁꯤꯡꯗꯒꯤꯁꯨ ꯃꯣꯏꯅ ꯁꯥꯟꯅꯕ ꯂꯣꯏꯔꯒ ꯐꯖꯅ ꯍꯛꯆꯥꯡꯁꯤꯡ ꯑꯗꯨ ꯐꯖꯅ ꯅꯣꯔꯃꯦꯜ ꯑꯣꯏꯅ ꯁꯥꯟꯅꯊꯣꯛꯑꯒ ꯒ꯭ꯌꯥꯟ ꯇꯥꯅ ꯑꯗꯒꯤ ꯃꯣꯏꯅ ꯂꯥꯏꯔꯤꯛ ꯄꯥꯒꯗꯧꯕ ꯇꯧꯒꯗꯕ ꯊꯕꯛꯁꯤꯡ ꯑꯗꯨ ꯐꯖꯅ ꯏꯁꯇ꯭ꯔꯦꯁ ꯌꯥꯎꯗꯅ ꯋꯥꯈꯟꯗ ꯅꯨꯡꯉꯥꯏꯅ ꯑꯃꯨꯛꯀ ꯇꯧꯍꯟꯕ ꯉꯝꯕꯗ ꯃꯇꯦꯡ ꯌꯥꯝꯅ ꯄꯥꯡꯉꯤ ꯃꯈꯣꯏꯅ ꯁꯥꯟꯅꯕꯗ ꯇꯧꯔꯤꯕ ꯃꯁꯥꯗ ꯑꯩꯈꯣꯏꯒꯤ ꯅꯨꯡꯉꯥꯏꯕ ꯈꯣꯠꯄꯁꯤꯡ ꯑꯁꯤ ꯉꯁꯥꯏꯒꯤ ꯁꯥꯟꯅꯕꯁꯤꯡ ꯁꯥꯟꯅꯕ ꯑꯁꯤꯅꯅꯤ ꯁꯥꯟꯅꯕ ꯑꯁꯤꯅ ꯑꯉꯥꯡꯁꯤꯡꯗ ꯑꯗꯨꯛꯀꯤ ꯃꯇꯤꯛ ꯀꯥꯅꯕ ꯄꯤ ꯅꯨꯡꯉꯥꯏꯕ ꯄꯤ